ꯁꯦꯟꯊꯣꯛ ꯂꯝꯕꯤ ꯄꯨꯊꯣꯛꯅꯕꯒꯤꯗꯃꯛꯇ ꯑꯩꯅ ꯁꯥ ꯁꯟꯕꯨꯁꯨ ꯂꯨꯅ ꯇꯧꯏ ꯑꯗꯨꯒ ꯁꯥ ꯁꯟꯒꯤ ꯃꯈꯣꯏꯒꯤ ꯃꯊꯤ ꯃꯌꯨꯡ ꯍꯥꯏꯇꯥꯔꯦ ꯃꯈꯣꯏꯒꯤ ꯄꯨꯊꯣꯔꯛꯂꯤꯕ ꯄ꯭꯭ꯔꯗꯛ ꯑꯗꯨ ꯑꯩꯈꯣꯏꯅ ꯑꯃꯨꯛꯀ ꯍꯤꯡꯒꯣꯜꯗ ꯆꯥꯏꯊꯣꯛꯑꯕ ꯃꯇꯨꯡꯗ ꯃꯗꯨꯗꯒꯤ ꯄꯥꯝꯕꯤꯁꯤꯡ ꯃꯍꯩ ꯌꯥꯜꯂꯤ ꯍꯥꯏꯕꯁꯤ ꯍꯥꯏꯅꯤꯡꯏ